ꯑꯩꯈꯣꯏꯅ ꯆꯥꯕ ꯃꯇꯝꯗ ꯑꯍꯜꯁꯤꯡꯅ ꯊꯥꯖꯅꯕ ꯍꯥꯏꯕꯗꯤ ꯆꯥꯕ ꯃꯇꯝꯗ ꯌꯥꯝꯅ ꯆꯦꯛꯁꯤꯟꯅ ꯆꯥꯒꯗꯕꯅꯤ ꯍꯥꯏꯅ ꯊꯥꯖꯅꯕ ꯄꯣꯠ ꯈꯔ ꯂꯩ ꯍꯥꯏꯕꯗꯤ ꯅꯨꯃꯤꯗꯥꯡꯗ ꯃꯥꯏꯔꯦꯜ ꯊꯣꯡꯉꯒ ꯆꯥꯍꯟꯗꯦ ꯎꯠꯇꯤ ꯆꯒꯦꯝ ꯄꯣꯝꯕ ꯊꯣꯡꯉꯒ ꯆꯥꯍꯟꯗꯦ ꯑꯩꯈꯣꯏꯒꯤ ꯊꯥꯖꯅꯕꯗ ꯑꯗꯨꯗꯒꯤ ꯆꯖꯤꯛ ꯆꯥꯛ ꯆꯖꯤꯛꯁꯦ ꯌꯥꯝꯅ ꯇꯣꯏꯅ ꯆꯥꯍꯟꯗꯦ ꯍꯥꯏꯕꯗꯤ ꯇꯨꯝꯗ꯭ꯔꯒꯗꯤ ꯅꯥꯒꯅꯤ ꯍꯥꯏꯗꯅ ꯑꯗꯨꯗꯒꯤꯗꯤ ꯑꯩꯈꯣꯏꯒꯤ ꯉꯥꯗ ꯍꯥꯏꯔꯒ ꯉꯥꯃꯨ ꯄꯣꯔꯣꯝ ꯑꯁꯤ ꯊꯣꯡꯉꯒ ꯑꯩꯈꯣꯏꯅ ꯆꯥꯈꯔꯕ ꯃꯇꯨꯡꯗ ꯁꯪꯒꯣꯝ ꯊꯛꯆꯤꯜꯂꯒꯗꯤ ꯑꯩꯈꯣꯏꯒꯤ ꯎꯟꯁꯥꯗ ꯍꯥꯀꯠꯆꯕ ꯇꯧꯏ ꯑꯗꯨꯗꯒꯤꯗꯤ ꯀꯔꯤ ꯍꯥꯏꯅꯤ ꯑꯩꯈꯣꯏ ꯎꯟꯁꯥꯗ ꯑꯉꯧꯕ ꯑꯉꯧꯕ ꯃꯆꯦꯠ ꯃꯆꯦꯠ ꯂꯥꯡꯕ ꯑꯗꯨꯃꯥꯏꯅ ꯇꯧꯕꯗꯣ ꯑꯗꯨꯒꯨꯝꯕꯁꯨ ꯊꯣꯛꯀꯜꯂꯤ ꯍꯥꯏꯗꯅ ꯑꯩꯈꯣꯏ ꯑꯍꯜꯁꯤꯡꯅ ꯊꯥꯖꯕ ꯊꯝꯃꯝꯃꯤ